ꯑꯩꯍꯥꯛꯀꯤ ꯍꯤꯡꯅꯕꯒꯤ ꯂꯝꯕꯤꯗ ꯏꯂꯦꯛꯇ꯭ꯔꯤꯁꯤꯇꯤꯒꯤ ꯃꯈꯥ ꯌꯥꯝ ꯊꯤꯅ ꯄꯣꯜꯂꯤ ꯍꯥꯏꯕ ꯇꯥꯔꯦ ꯁꯝꯅ ꯍꯥꯏꯔꯕꯗ ꯑꯩꯈꯣꯏ ꯃꯩ ꯂꯥꯛꯇ꯭ꯔꯒꯗꯤ ꯑꯩꯈꯣꯏꯒꯤ ꯉꯁꯤꯒꯤ ꯈꯨꯟꯅꯥꯏꯁꯤꯡꯁꯦ ꯀꯩꯗꯧꯕ ꯃꯩ ꯂꯥꯛꯇ꯭ꯔꯒꯗꯤ ꯌꯥꯝꯅ ꯑꯋꯥꯕ ꯃꯩ ꯂꯥꯛꯇ꯭ꯔꯒꯗꯤ ꯊꯕꯛꯁꯦ ꯇꯧꯕ ꯉꯝꯗꯕ ꯏꯋꯣꯏ ꯑꯣꯏꯕ ꯁꯝꯅ ꯍꯥꯏꯔꯕꯗ ꯑꯩꯈꯣꯏꯒꯤ ꯃꯣꯕꯥꯏꯜꯁꯦ ꯃꯩ ꯂꯥꯛꯇ꯭ꯔꯒꯗꯤ ꯆꯥꯔꯖ ꯌꯥꯎꯗ꯭ꯔꯒꯗꯤ ꯃꯣꯕꯥꯏꯜꯗ ꯏ ꯄꯥꯎ ꯐꯥꯎꯗꯣꯛ ꯐꯥꯎꯖꯤꯟ ꯇꯧꯕꯁꯦ ꯉꯝꯃꯛꯇꯕ ꯑꯗꯒꯤ ꯁꯝꯅ ꯆꯥꯛ ꯊꯣꯡꯕꯗꯕꯨ ꯑꯣꯏꯔꯣ ꯍꯧꯖꯤꯛ ꯑꯩꯈꯣꯏ ꯒ꯭ꯌꯥꯁ ꯅꯨꯡ ꯀꯩꯀꯥꯗꯣ ꯄꯥꯛ ꯁꯤꯖꯤꯟꯅꯗꯕ ꯑꯗꯨꯒꯨꯝꯕ ꯑꯣꯏꯔꯒꯗꯤ ꯑꯩꯈꯣꯏ ꯔꯥꯏꯁ ꯀꯨꯀꯔꯒꯨꯝꯕ ꯁꯤꯖꯤꯟꯅꯕ ꯏꯃꯨꯡ ꯃꯅꯨꯡ ꯑꯣꯏꯔꯒꯗꯤ ꯑꯩꯈꯣꯏ ꯁꯦꯡꯅ ꯃꯩ ꯂꯥꯛꯇ꯭ꯔꯒꯗꯤ ꯆꯥꯛ ꯊꯣꯡꯕ ꯌꯥꯗꯕ ꯑꯗꯩꯗꯤ ꯐꯤ ꯏꯁꯇ꯭ꯔꯤ ꯇꯛꯄ ꯌꯥꯗꯕ ꯐꯤꯔꯣꯟ ꯁꯨꯕ ꯌꯥꯗꯕ ꯁꯤꯒꯨꯝꯕꯒꯤ ꯑꯋꯥꯕ ꯁꯃꯁ꯭ꯌꯥ ꯃꯌꯥꯝ ꯑꯃ ꯊꯦꯡꯅꯩ ꯍꯥꯏꯕ ꯇꯥꯔꯦ ꯑꯗꯨꯒ ꯁꯤ ꯃꯩ ꯂꯥꯛꯇꯕ ꯃꯇꯝꯗ ꯑꯩꯈꯣꯏ ꯑꯇꯣꯞꯄ ꯃꯩꯒꯤ ꯎꯄꯥꯏꯁꯦ ꯁꯝꯅ ꯍꯥꯏꯔꯕꯗ ꯑꯩꯈꯣꯏ ꯍꯧꯖꯤꯛ ꯁꯣꯂꯔ ꯅꯇ꯭ꯔꯒ ꯑꯩꯈꯣꯏ ꯕꯦꯇ꯭ꯔꯤ ꯏꯟ ꯏꯟꯕꯔꯇꯔꯒꯨꯝꯕ ꯁꯤꯒꯨꯝꯕ ꯁꯤꯖꯤꯟꯅꯩ ꯑꯗꯨꯕꯨ ꯑꯌꯥꯝꯕ ꯏꯟꯕꯔꯇꯔꯒꯨꯝꯕꯁꯤꯗꯤ ꯍꯥꯏꯗꯤ ꯁꯦꯡꯅ ꯍꯥꯏꯔꯒꯗꯤ ꯑꯔꯩꯕ ꯀꯥꯡꯕꯨꯅ ꯁꯤꯖꯤꯟꯅꯕꯒꯤ ꯋꯥꯅꯤ ꯂꯩꯇꯕ ꯏꯃꯨꯡꯗꯗꯤ ꯑꯗꯨꯛꯀꯤ ꯃꯇꯤꯛ ꯑꯋꯥꯕ ꯑꯃ ꯑꯣꯏꯅ ꯍꯥꯏꯖꯅꯤꯡꯏ